ꯅꯣꯔꯠ ꯏꯟꯗꯤꯌꯥ ꯁꯥꯎꯠ ꯏꯟꯗꯤꯌꯥꯒꯤ ꯑꯣꯏꯅ ꯑꯗꯨꯝ ꯈꯦꯠꯅꯕ ꯂꯩ ꯅꯣꯔꯠ ꯏꯟꯗꯤꯌꯥꯒꯤ ꯑꯣꯏꯅ ꯐꯤꯖꯣꯜꯗ ꯑꯣꯏꯔꯒꯅ ꯀꯨꯔꯇꯤ ꯖꯤꯟꯁꯀꯨꯝꯕ ꯑꯅꯝꯕ ꯁꯦꯠꯂꯤ ꯁꯥꯎꯠꯀꯤ ꯑꯣꯏꯔꯒꯅ ꯁꯥꯔꯤ ꯂꯨꯡꯒꯤ ꯅ ꯑꯌꯥꯝꯕ ꯁꯦꯠꯅꯩ ꯆꯥꯕꯒꯤ ꯑꯣꯏꯕꯗꯅ ꯇꯜ ꯍꯋꯥꯏ ꯅꯣꯔꯠ ꯏꯟꯗꯤꯌꯥꯒꯤ ꯑꯣꯏꯅ ꯑꯗꯨꯝ ꯑꯌꯥꯝꯕ ꯆꯥꯅꯩ ꯁꯥꯎꯠꯀꯤꯗꯅꯕꯨ ꯑꯁꯤꯟꯕ ꯕꯤꯔꯌꯥꯅꯤꯒꯨꯝꯕ ꯌꯨꯕꯤꯒꯤ ꯃꯆꯜ ꯅ ꯑꯌꯥꯝꯕ ꯆꯥꯅꯩ ꯂꯣꯟꯒꯤ ꯑꯣꯏꯔꯒꯅ ꯅꯣꯔꯠ ꯏꯟꯗꯤꯌꯥꯒꯤꯗꯅꯕꯨ ꯍꯤꯟꯗꯤ ꯏꯪꯂꯤꯁꯁꯤꯅ ꯑꯌꯥꯝꯕ ꯁꯤꯖꯤꯟꯅꯩ ꯑꯗꯨꯒ ꯁꯥꯎꯠꯀꯤꯗꯗꯤ ꯏꯁꯇꯦꯠ ꯑꯁꯤꯒꯤ ꯇꯣꯉꯥꯟꯕ ꯂꯣꯟꯁꯤꯡꯅ ꯑꯌꯥꯝꯕ ꯑꯗꯨꯝ ꯉꯥꯡꯉꯤ ꯑꯗꯨꯒ ꯂꯥꯏꯔꯤꯛ ꯂꯥꯏꯁꯨ ꯏꯖꯨꯀꯦꯁꯟꯒꯤꯗꯅ ꯅꯣꯔꯠ ꯏꯟꯗꯤꯌꯥꯒꯤꯅ ꯑꯗꯨꯝ ꯅꯦꯝꯃꯤ ꯑꯗꯨꯒ ꯁꯥꯎꯠꯀꯤꯅ ꯋꯥꯡꯉꯤ ꯂꯥꯏꯔꯤꯛ ꯍꯩꯕꯒꯤ ꯆꯥꯡ ꯍꯦꯜꯂꯤ ꯑꯗꯨꯒ ꯂꯩꯉꯥꯛꯀꯤꯗꯅ ꯅꯣꯔꯠ ꯏꯟꯗꯤꯌꯥꯒꯤꯅ ꯅꯦꯁꯅꯦꯜ ꯄꯥꯔꯇꯤ ꯅ ꯑꯌꯥꯝꯕ ꯑꯣꯏ ꯂꯩꯉꯥꯛꯏ ꯑꯗꯨꯒ ꯁꯥꯎꯠꯀꯤꯅ ꯔꯤꯖꯅꯦꯜ ꯄꯥꯔꯇꯤꯅ ꯑꯣꯏꯅ

ꯑꯗꯒꯤ

ꯖꯤꯑꯣꯒ꯭ꯔꯥꯐꯤꯒꯤꯗꯅ ꯌꯥꯝꯅ ꯅꯣꯔꯠ ꯏꯟꯗꯤꯌꯥꯒꯤ ꯑꯣꯏꯅ ꯌꯥꯝꯅ ꯁꯥꯏ ꯌꯥꯝꯅꯁꯨ ꯏꯪꯉꯤ ꯑꯗꯨꯒ ꯁꯥꯎꯠꯀꯤꯗꯤ ꯌꯥꯝꯅ ꯁꯥꯕ ꯑꯣꯏ ꯑꯣꯏꯗꯦ